ꯑꯩꯅ ꯔꯥꯏꯁ ꯀꯨꯀꯔ ꯑꯃ ꯂꯩꯔꯨꯏꯑꯕ ꯄꯩꯁꯥꯒ ꯂꯩꯇꯕꯒ ꯀꯩꯒꯗ ꯈꯔ ꯍꯣꯡꯕꯑꯅ ꯃꯃꯤꯡꯗꯤ ꯅꯦꯁꯅꯦꯜ ꯀꯧꯋꯦ ꯑꯗꯨꯕꯨ ꯗꯥꯎ ꯌꯥꯕ ꯍꯥꯏꯒꯗ꯭ꯔꯥ ꯀꯩꯅꯣ ꯆꯍꯤ ꯑꯅꯤ ꯑꯍꯨꯝ ꯁꯤꯖꯤꯟꯅꯕꯁꯤꯐꯧꯗ ꯀꯩꯝꯇ ꯇꯧꯗꯅ ꯌꯥꯝ ꯅꯨꯡꯉꯥꯏꯅ ꯁꯤꯖꯤꯟꯅꯩꯌꯦ ꯌꯥꯗꯕ ꯈꯣꯠꯇꯕ ꯃꯔꯛ ꯃꯌꯥꯗ ꯍꯥꯏꯕꯗꯨꯁꯨ ꯀꯩꯝꯇ ꯂꯩꯇꯦ ꯑꯗꯨꯕꯨ ꯁꯤ ꯌꯥꯝ ꯐꯩꯌꯦꯅꯗꯤ ꯈꯜꯂꯤ ꯀꯅꯥꯒꯨꯝꯕ ꯑꯝꯅ ꯁꯤ ꯐꯠꯇꯦ ꯍꯥꯏ ꯑꯩꯗꯤ ꯑꯩꯒꯤ ꯂꯛꯀ ꯆꯥꯟꯅꯔꯨꯕꯩꯔꯥ ꯈꯪꯗꯦ ꯌꯥꯝ ꯐꯔꯝꯃꯤ ꯌꯥꯝ ꯅꯨꯡꯉꯥꯏꯕ ꯑꯣꯏꯔꯝꯃꯤ ꯌꯥꯝ ꯐꯖꯩ